ꯑꯉꯥꯡꯁꯤꯡꯗ ꯃꯅꯤꯄꯨꯔꯤ ꯂꯣꯜ ꯑꯁꯤ ꯇꯝꯕꯤꯕ ꯗꯔꯀꯥꯔ ꯑꯣꯏ ꯍꯥꯏꯅ ꯑꯩꯅ ꯑꯩꯅ ꯈꯜꯂꯤꯀꯣ ꯃꯔꯝꯗꯤ ꯑꯩꯈꯣꯏ ꯃꯅꯤꯄꯨꯔ ꯃꯆꯥ ꯑꯃ ꯑꯣꯏꯅ ꯃꯅꯤꯄꯨꯔꯤꯒꯤ ꯂꯣꯜ ꯈꯪꯕ ꯃꯔꯨ ꯑꯣꯏ ꯑꯩꯈꯣꯏꯅ ꯂꯥꯏꯔꯤꯛ ꯇꯝꯕ ꯃꯇꯝꯗꯁꯨꯀꯣ ꯃꯩꯇꯩ ꯃꯌꯦꯛ ꯇꯝꯕ ꯗꯔꯀꯥꯔ ꯑꯣꯏ ꯃꯔꯝꯗꯤ ꯑꯩꯈꯣꯏ ꯃꯅꯤꯄꯨꯔꯒꯤ ꯂꯣꯜ ꯂꯣꯜ ꯑꯃꯗꯤ ꯃꯌꯦꯛ ꯂꯩꯖꯩ ꯍꯥꯏꯕ ꯑꯁꯤ ꯃꯥꯂꯦꯝꯒꯤ ꯃꯤꯄꯨꯝ ꯈꯨꯗꯤꯡ ꯈꯨꯗꯤꯡꯃꯛꯅ ꯑꯩꯈꯣꯏ ꯃꯅꯤꯄꯨꯔꯒꯤ ꯂꯣꯜ ꯑꯃꯁꯨꯡ ꯃꯌꯦꯛ ꯂꯩꯖꯩ ꯍꯥꯏꯕ ꯈꯪꯍꯟꯕ ꯃꯔꯨ ꯑꯣꯏ ꯍꯥꯏꯅ ꯈꯜꯂꯤ